ꯁꯥꯟꯅ ꯈꯣꯠꯅꯕ ꯌꯣꯛꯈꯠꯅꯕ ꯂꯩꯉꯥꯛꯅ ꯁꯦꯜ ꯍꯦꯟꯅ ꯆꯥꯔꯖꯤꯡ ꯇꯧꯒꯗꯕꯅꯤ ꯑꯃꯁꯨꯡ ꯐꯟ ꯍꯦꯟꯅ ꯊꯥꯗꯣꯛꯄ ꯃꯊꯧ ꯇꯥꯏ ꯃꯔꯝꯗꯤ ꯑꯩꯈꯣꯏꯅ ꯁꯥꯟꯅꯕ ꯍꯥꯏꯕꯁꯤꯃꯛꯇꯕꯨ ꯑꯩꯈꯣꯏꯅ ꯄꯩꯁꯥ ꯆꯪꯉꯤ ꯍꯥꯏꯔꯤꯕ ꯄꯩꯁꯥꯁꯦ ꯑꯩꯈꯣꯏꯒꯤ ꯁꯝꯅ ꯍꯥꯏꯔꯕꯗ ꯁꯥꯟꯅꯕ ꯍꯥꯏꯕꯁꯦ ꯃꯁꯥꯒꯤ ꯑꯄꯥꯝꯕ ꯄꯤꯊꯣꯛꯄꯒꯤ ꯃꯇꯨꯡ ꯏꯟꯅ ꯁꯥꯟꯅꯒꯗꯕꯅꯤ ꯇꯧꯕꯇꯕꯨ ꯑꯩꯈꯣꯏꯒꯤ ꯁꯤꯆꯨꯋꯦꯁꯟꯁꯤꯗ ꯂꯩꯔꯤꯕ ꯁꯣꯁꯥꯏꯇꯤꯁꯤꯗ ꯂꯩꯔꯤꯕ ꯃꯤꯑꯣꯏ ꯑꯩꯈꯣꯏꯒꯤ ꯁꯝꯅ ꯍꯥꯏꯔꯕꯗ ꯃꯅꯤꯄꯨꯔꯗꯗꯤ ꯑꯩꯈꯣꯏ ꯀꯟꯇꯦꯛꯁꯇ ꯌꯦꯡꯉꯛꯄ ꯃꯇꯝꯗꯗꯤ ꯂꯥꯏꯔꯕ ꯃꯤꯑꯣꯏꯁꯤꯡꯗꯅ ꯍꯦꯟꯅ ꯅꯝꯅ ꯁꯥꯟꯅꯕꯗꯧꯅ ꯇꯧꯏ ꯁꯥꯟꯅ ꯈꯣꯠꯅꯕꯒꯤ ꯂꯝꯁꯤꯗꯩꯗ ꯑꯗꯨꯗꯨꯅ ꯑꯩꯈꯣꯏꯅ ꯂꯥꯏꯔꯕ ꯑꯃꯅ ꯐꯦꯃꯤꯂꯤꯗꯒꯤ ꯊꯣꯛꯂꯛꯄ ꯑꯉꯥꯡ ꯑꯃꯅ ꯀꯔꯤꯒꯨꯝꯕ ꯃꯁꯥꯟꯅ ꯑꯃꯗ ꯆꯪꯕ ꯃꯇꯝꯗ ꯃꯁꯥꯅ ꯑꯗꯨꯒꯤ ꯃꯦꯇꯔꯤꯌꯦꯜ ꯂꯩꯕ ꯉꯝꯃꯛꯇꯕ ꯑꯃꯗꯤ ꯃꯥꯒꯤ ꯗꯥꯏꯠꯇ ꯑꯩꯈꯣꯏꯅ ꯐꯖꯅ ꯆꯥꯕ ꯉꯝꯃꯛꯇꯕ ꯑꯗꯨꯅ ꯃꯔꯝ ꯑꯣꯏꯔꯀꯥꯟꯗ ꯃꯁꯥ ꯁꯣꯛꯆꯤꯟꯈꯤꯕꯁꯨ ꯌꯥꯎꯏ ꯁꯥꯟꯅꯕ ꯇꯣꯛꯈꯤꯕꯁꯨ ꯌꯥꯎꯏ ꯑꯐꯕ ꯁꯥꯟꯅꯔꯣꯏ ꯑꯃꯈꯛ ꯄꯨꯊꯣꯛꯀꯦ ꯍꯥꯏꯔꯒꯗꯤ ꯑꯩꯈꯣꯏ ꯂꯩꯉꯥꯛꯅ ꯄꯩꯁꯥ ꯐꯖꯅ ꯀꯥꯏꯊꯣꯛꯄꯤꯕ ꯃꯊꯧ ꯇꯥꯏ ꯍꯥꯏꯔꯤꯕ ꯑꯩꯈꯣꯏꯒꯤ ꯁꯥꯟꯅꯕꯁꯦ ꯃꯇꯝꯗ ꯁꯥꯟꯅꯕꯁꯤꯅ ꯁꯨꯝ ꯁꯥꯟꯅꯔ ꯃꯇꯝꯗ ꯑꯩꯈꯣꯏꯒꯤ ꯀꯝꯄꯤꯇꯤꯁꯟ ꯑꯃ ꯆꯠꯇꯧꯔꯦꯅ ꯍꯥꯏꯔꯒꯁꯨ ꯑꯩꯈꯣꯏꯒꯤ ꯑꯩꯈꯣꯏꯒꯤ ꯆꯠꯅꯅꯕꯒꯤ ꯚꯔꯥ ꯂꯩꯖꯗꯕ ꯀꯥꯡꯕꯨ ꯀꯌꯥ ꯑꯃꯁꯨ ꯌꯥꯎꯗꯕ ꯅꯠꯇꯦ ꯃꯁꯥ ꯃꯁꯥꯅ ꯍꯥꯟꯅ ꯄꯨꯊꯣꯛꯆꯩ ꯍꯥꯏꯔꯤꯕ ꯄꯩꯁꯥꯁꯦ ꯄꯨꯊꯣꯛꯄ ꯉꯝꯗꯕ ꯏꯃꯨꯡꯗꯤ ꯑꯁꯨꯛꯀꯤ ꯃꯇꯤꯛ ꯑꯋꯥꯕ ꯀꯌꯥ ꯃꯥꯏꯌꯣꯛꯅꯩ ꯃꯔꯝ ꯑꯗꯨꯅ ꯑꯉꯥꯡ ꯑꯃꯅ ꯐꯔꯛꯄ ꯃꯇꯝꯗ ꯃꯥꯒꯤ ꯒꯣꯜ ꯂꯧꯔꯛꯑꯕ ꯃꯇꯝꯗ ꯃꯥꯕꯨ ꯃꯥꯒꯤ ꯊꯧꯅꯥꯗꯨ ꯍꯥꯞꯄꯤꯕꯈꯛ ꯅꯠꯇꯕ ꯃꯥꯒꯤ ꯃꯥꯕꯨ ꯑꯦꯄ꯭ꯔꯤꯁꯤꯌꯦꯠ ꯇꯧꯕꯤꯕ ꯅꯠꯇꯕ ꯑꯩꯈꯣꯏꯒꯤ ꯒ꯭ꯔꯥꯁꯔꯨꯠꯇꯒꯤ ꯁꯥꯟꯅꯔꯛꯏꯕ ꯁꯥꯟꯅꯔꯣꯏꯁꯤꯡꯁꯦ ꯏꯁꯄꯣꯔꯠꯁ ꯄ꯭ꯂꯦꯌꯔꯁꯤꯡꯁꯦ ꯃꯈꯣꯏꯕꯨ ꯒ꯭ꯔꯥꯁꯔꯨꯠꯇꯒꯤ ꯑꯩꯈꯣꯏꯅ ꯑꯇꯣꯞꯄ ꯐꯟꯗꯤꯡ ꯃꯌꯥꯝ ꯊꯥꯊꯗꯨꯅ ꯃꯈꯣꯏꯕꯨ ꯁꯦꯝꯒꯠꯄꯤꯕ ꯃꯊꯧ ꯇꯥꯏ ꯃꯈꯣꯏꯒꯤ ꯑꯇꯣꯞꯄ ꯀꯝꯄꯤꯇꯤꯁꯟ ꯆꯠꯂꯝꯗꯥꯏꯗ ꯑꯣꯏꯔꯒꯁꯨ ꯃꯈꯣꯏꯗ ꯀꯔꯤ ꯀꯔꯤ ꯋꯥꯠꯂꯤꯒꯦ ꯍꯥꯏꯕꯗꯣ ꯐꯖꯅ ꯆꯦꯛ ꯇꯧꯕꯤꯕ ꯃꯊꯧ ꯇꯥꯏ ꯃꯈꯣꯏꯕꯨ ꯐꯖꯅ ꯁꯞꯄꯣꯔꯠ ꯄꯤꯕꯤꯕ ꯃꯊꯧ ꯇꯥꯏ ꯐꯥꯏꯅꯥꯟꯁꯦꯜ ꯁꯞꯄꯣꯔꯠ ꯐꯖꯅ ꯄꯤꯒꯗꯕꯅꯤ ꯑꯃꯁꯨꯡ ꯃꯥꯒꯤ ꯆꯥꯕꯒꯤ ꯗꯥꯏꯠꯁꯤꯁꯨ ꯐꯖꯅ ꯌꯦꯡꯁꯤꯟꯕꯤꯕꯁꯤꯁꯨ ꯃꯊꯧ ꯇꯥꯏ ꯍꯥꯏꯖꯕꯒ ꯂꯣꯏꯅꯅ ꯑꯩꯈꯣꯏ ꯁꯥꯟꯅ ꯈꯣꯠꯅꯕꯗ ꯑꯩꯈꯣꯏ ꯄꯩꯁꯥꯁꯦ ꯑꯁꯨꯛꯀꯤ ꯃꯇꯤꯛ ꯀꯥꯏꯊꯣꯛꯄ ꯒꯗꯕꯅꯤ ꯍꯥꯏꯕꯁꯦ ꯑꯩ ꯍꯥꯏꯖꯅꯤꯡꯉꯤ